ꯎꯝ ꯑꯣ ꯍꯜꯂꯣ ꯑꯣ ꯁꯤꯁꯦ ꯑꯩꯅ ꯊꯥꯡꯁꯥꯡ ꯑꯃꯒ ꯊꯥꯡꯒꯣꯜ ꯑꯃꯒ ꯑꯣꯗꯔ ꯇꯧꯔꯝꯕꯗꯣ ꯅꯠꯇ꯭ꯔꯣ ꯑꯣ ꯑꯗꯨ ꯑꯩꯒꯤꯗꯣ ꯂꯣꯏꯕꯤꯔꯕ꯭ꯔꯣ ꯀꯃꯥꯏꯅ ꯇꯧꯔꯒꯦ

ꯎꯝ ꯑꯩꯁꯦ ꯈꯤꯇꯪ ꯊꯨꯅꯗꯤ ꯄꯥꯝꯖꯕꯅꯤꯅꯦ ꯑꯗꯣ ꯇꯥꯔꯒꯗꯤ ꯑꯩꯁꯦ ꯊꯕꯛ ꯑꯃ ꯆꯠꯊꯣꯛꯀꯗꯕ ꯊꯕꯛ ꯑꯃ ꯂꯩꯕ ꯑꯗꯣ ꯌꯨꯝꯗ ꯊꯤꯟꯕꯤꯔꯛꯄ ꯌꯥꯒꯗ꯭ꯔꯣ ꯑꯣ ꯑꯗꯨꯗꯤ ꯑꯩ ꯂꯣꯀꯦꯁꯟꯗꯣ ꯑꯩ ꯋꯥꯆꯦꯞꯇ ꯊꯥꯖꯔꯛꯑꯒꯦꯕ ꯀꯣ ꯑꯗꯣ ꯄꯩꯁꯥ ꯅꯨꯡꯁꯥꯗꯨꯁꯨ ꯊꯤꯜꯂꯛꯏꯕ ꯑꯉꯥꯡꯗꯨꯗ ꯑꯗꯨꯝ ꯁꯤꯟꯅꯖꯔꯛꯑꯒꯦ ꯌꯥꯕ ꯅꯠꯇ꯭ꯔꯣ

ꯑꯥꯎ ꯑꯥꯎ ꯑꯥ ꯑꯥ ꯍꯣꯏ ꯍꯣꯏ ꯑꯣ ꯊꯤꯟꯖꯔꯛꯑꯒꯦ ꯊꯦꯟꯖꯔꯛꯑꯒꯦ ꯑꯩꯗꯣ ꯀꯩꯅꯣ ꯇꯧꯔꯒ ꯄꯤꯖꯔꯛꯑꯒꯦ ꯑꯩꯗꯣ ꯆꯠꯄꯤꯅꯕ ꯂꯧꯕꯤꯅꯕ ꯃꯤꯁꯦ ꯂꯩꯇꯕ ꯑꯗꯨꯅꯅꯤ ꯑꯣ ꯐꯔꯦ ꯐꯔꯦ ꯑꯗꯨꯗꯤ ꯌꯥꯔꯦ ꯌꯥꯔꯦ ꯎꯝ

ꯍꯣꯍꯣꯏ ꯌꯥꯔꯦ ꯌꯥꯔꯦ ꯊꯝꯖꯔꯦ ꯊꯝꯖꯔꯦ